ꯑꯩꯅ ꯉꯁꯤ ꯅꯤꯅꯤ ꯍꯨꯝꯅꯤꯒꯤ ꯃꯃꯥꯡꯗ ꯀꯨꯔꯇꯤ ꯑꯃ ꯀꯛꯑꯦ ꯑꯗꯨ ꯌꯥꯝ ꯅꯨꯡꯉꯥꯏꯌꯦ ꯁꯦꯠꯄ ꯀꯩꯀꯩꯁꯨ ꯌꯥꯝ ꯅꯨꯡꯉꯥꯏ ꯐꯤꯗꯨ ꯏꯁꯇ꯭ꯔꯦꯠꯆꯦꯕꯜ ꯑꯣꯏꯔꯒ ꯌꯥꯝ ꯅꯨꯡꯉꯥꯏ ꯑꯗꯨꯒ ꯄ꯭ꯔꯥꯏꯁꯇꯨꯒ ꯄꯣꯠꯇꯨꯒ ꯌꯥꯝ ꯆꯥꯟꯅꯩ ꯑꯩꯒꯤ ꯑꯄꯥꯝꯕ ꯍꯥꯏꯕꯗꯨ ꯑꯣꯏꯔꯦ